ꯑꯥ ꯍꯦꯜꯂꯣ

ꯑꯧ ꯃꯥꯅꯦ ꯍꯣꯏ ꯅꯪ ꯀꯅꯥ ꯑꯧ ꯑꯧ ꯑ ꯑ ꯎꯝ ꯎꯝ ꯎꯝ ꯎꯝ ꯎꯝ ꯍꯣꯏ ꯍꯣꯏ ꯍꯣꯏ ꯑꯥ ꯑꯣ ꯎꯝ ꯎꯝ ꯑꯩꯁꯦ ꯎꯝ

ꯍꯣꯏ ꯍꯌꯦꯡꯁꯦ ꯑꯩ ꯁꯪꯕꯕꯨꯗꯤ ꯌꯥꯏꯌꯦꯕꯀꯣ ꯑꯗꯣ ꯑꯌꯨꯛꯇ ꯅꯥꯏꯟ ꯇꯨ ꯑꯦꯂꯚꯦꯟ ꯁꯪꯒꯅꯦꯕꯀꯣ ꯎꯝ ꯇꯤꯛꯀꯦꯠꯀꯨꯝꯕꯗꯤ ꯅꯣꯏ ꯂꯥꯛꯂꯒ ꯀꯛꯄꯤꯕ ꯇꯥꯔꯦ

ꯎꯝ ꯍꯣꯏ ꯌꯥꯏ ꯌꯥꯏ ꯇꯤꯛꯀꯦꯠꯀꯤꯁꯦ ꯅꯪꯗꯤ ꯅꯍꯥꯟ ꯂꯥꯛꯈ꯭ꯔꯦꯗꯅ ꯑꯗꯨꯅꯤꯅ ꯅꯍꯥꯟꯒꯤ ꯅꯪꯒꯤ ꯂꯥꯏꯔꯤꯛꯀꯤꯗꯣ ꯄꯥꯏꯔꯒ ꯂꯥꯛꯑꯣ ꯑꯗꯨ ꯑꯣꯏꯔꯗꯤ ꯅꯪꯁꯦ ꯊ꯭ꯔꯤ ꯍꯟꯗ꯭ꯔꯦꯠꯇ ꯀꯛꯄ ꯌꯥꯕꯅꯦꯕ ꯎꯝ ꯑꯗꯨ ꯑꯍꯥꯟꯕ ꯑꯣꯏꯔꯗꯤ ꯂꯨꯄꯥ ꯆꯃꯉꯥ ꯂꯧꯕꯅꯦꯕ ꯎꯝ ꯑꯗꯣ ꯅꯪ ꯅꯪ ꯅꯁꯥ ꯉꯝꯗꯦ ꯍꯥꯏꯕꯗꯣ ꯒ꯭ꯌꯥꯁꯇ꯭ꯔꯤꯛ ꯄ꯭ꯔꯣꯕ꯭ꯂꯦꯝꯂ ꯅꯠꯇ꯭ꯔꯒ ꯎꯝ ꯎꯝ ꯑꯣ ꯎꯝ ꯎꯝ ꯎꯝ ꯑꯗꯨ ꯅꯍꯥꯟ ꯎꯝ ꯑꯩꯅ ꯅꯪꯕꯨ ꯍꯤꯗꯥꯛ ꯏꯕꯤꯗꯅ ꯑꯗꯨ ꯅꯪ ꯆꯥꯕꯗꯤ ꯂꯣꯏꯕ꯭ꯔ ꯑꯗꯨ ꯂꯣꯏꯗ꯭ꯔꯕ ꯑꯣ ꯎꯝ ꯎꯝ ꯎꯝ ꯎꯝ ꯑꯥ ꯑꯥ ꯎꯝ ꯑꯥ ꯑꯁꯦꯡꯕꯗꯤ ꯑꯗꯨꯁꯦ ꯑꯩ ꯅꯉꯣꯟꯗ ꯐꯖꯅ ꯋꯥꯟ ꯃꯟꯗꯤ ꯆꯥꯎ ꯍꯥꯏꯅꯗꯤ ꯍꯥꯏꯕꯤꯈꯤꯕꯅꯦꯕꯀꯣ ꯎꯝ ꯎꯝ ꯎꯝ ꯑꯣ ꯎꯝ ꯍꯣꯏ ꯍꯣꯏ ꯍꯣꯏ ꯑꯗꯣ ꯍꯌꯦꯡ ꯅꯪ ꯄꯨꯡ ꯅꯥꯏꯟꯒꯨꯝꯕꯗ ꯂꯥꯛꯑꯣ ꯑꯗꯨ ꯂꯥꯛꯑꯒ ꯑꯗꯨ ꯃꯣꯏꯉꯣꯟꯗ ꯅꯪ ꯇꯤꯛꯀꯦꯠꯇꯨ ꯎꯠꯈ꯭ꯔꯣꯀꯣ ꯑꯗꯨꯒ ꯃꯤ ꯌꯥꯝꯃꯁꯨ ꯑꯗꯨꯝ ꯃꯣꯏꯉꯣꯟꯗ ꯇꯤꯛꯀꯦꯠꯇꯨ ꯎꯠꯂꯣ ꯑꯗꯨꯒ ꯅꯪ ꯑꯗꯨꯝ ꯆꯪꯂꯛꯑꯣ ꯌꯥꯏꯌꯦꯕꯀꯣ ꯑꯩꯅ ꯗꯨꯝ ꯅꯪꯒꯤꯗꯤ ꯗꯨꯝ ꯑꯩ ꯌꯦꯡꯒꯗꯧꯕꯅꯤꯅ ꯅꯍꯥꯟ ꯅꯪ ꯂꯥꯛꯈ꯭ꯔꯕꯅꯤꯅ ꯑꯗꯨꯝ ꯅꯪ ꯍꯥꯟꯅ ꯆꯪꯂꯛꯑꯣ ꯀꯥꯏꯗꯦ ꯑꯦ ꯃꯣꯏꯉꯣꯟꯗꯁꯨ ꯍꯥꯏꯔꯝꯒꯦ ꯎꯝ ꯍꯣꯏ ꯍꯣꯏ ꯍꯣꯏ ꯎꯝ ꯑꯗꯨ ꯅꯪ ꯍꯌꯦꯡ ꯈꯔ ꯉꯟꯅꯗꯤ ꯑꯗꯨꯝ ꯂꯥꯛꯑꯣ ꯄꯨꯡ ꯇꯦꯟ ꯑꯗꯨꯋꯥꯏꯗꯀꯣ ꯅꯥꯏꯟ ꯇꯦꯟ ꯑꯗꯨꯋꯥꯏꯗ ꯎꯝ ꯎꯝ ꯍꯣꯏ ꯍꯣꯏ ꯑꯗꯨꯗꯤꯀꯣ ꯎꯝ ꯍꯣꯏ ꯍꯣꯏ ꯍꯣꯏ ꯎꯝ ꯎꯝ ꯎꯝ